ꯀꯔꯤꯒꯨꯝꯕ ꯑꯉꯥꯡꯁꯤꯡ ꯄꯣꯛꯄ ꯃꯇꯝꯗ ꯗꯣꯛꯇꯔꯗꯁꯨ ꯗꯣꯛꯇꯔꯁꯤꯡꯅ ꯄꯣꯂꯤꯑꯣ ꯚꯦꯛꯁꯤꯟ ꯀꯥꯞꯊꯣꯔꯛꯏ ꯑꯗꯨꯒ ꯆꯍꯤ ꯑꯃꯗ ꯑꯅꯤꯔꯛ ꯄꯣꯂꯤꯑꯣꯒꯤ ꯑꯋꯥꯔꯅꯦꯁ ꯂꯩꯀꯥꯏꯒꯤ ꯑꯁꯥꯁꯤꯡꯅ ꯍꯦꯜꯊ ꯁꯦꯟꯇꯔꯗ ꯄꯨꯊꯣꯛꯑꯒ ꯀꯥꯞꯄꯤꯅꯕꯒꯤꯗꯃꯛꯇ ꯂꯥꯎꯗ ꯏꯁꯄꯤꯛꯀꯔ ꯁꯤꯖꯤꯟꯅꯗꯨꯅ ꯂꯩꯔꯛ ꯈꯨꯜꯂꯛꯇ ꯄꯣꯂꯤꯑꯣ ꯚꯦꯛꯁꯤꯅꯦꯁꯟ ꯀꯥꯞꯅꯕꯒꯤ ꯆꯍꯤ ꯖꯤꯔꯣ ꯖꯤꯔꯣ ꯇꯨ ꯐꯥꯏꯚ ꯏꯌꯥꯔ ꯐꯥꯎꯕꯒꯤ ꯃꯅꯨꯡꯗ ꯂꯩꯕ ꯑꯉꯥꯡꯁꯤꯡꯕꯨ ꯄꯣꯂꯤꯑꯣ ꯀꯥꯞꯄ ꯑꯃꯁꯨꯡ ꯄꯤꯊꯛꯄ ꯇꯧꯅꯕꯒꯤꯗꯃꯛꯇ ꯑꯋꯥꯔꯅꯦꯁꯁꯤꯡ ꯇꯧꯏ ꯂꯩꯀꯥꯏ ꯂꯩꯀꯥꯏꯗ ꯆꯠꯇꯨꯅ ꯊꯣꯛꯂꯛꯇꯕꯁꯤꯡꯕꯨ ꯑꯁꯥꯁꯤꯡ ꯑꯃꯗꯤ ꯋꯥꯔꯀꯔꯁꯤꯡꯅ ꯆꯠꯇꯨꯅ ꯃꯌꯨꯝꯗ ꯄꯣꯂꯤꯑꯣ ꯗ꯭ꯔꯣꯞꯁꯤꯡ ꯑꯉꯥꯡꯁꯤꯡꯗ ꯄꯤꯊꯛꯏ ꯑꯗꯨꯅ ꯉꯁꯤ ꯁꯝꯅ ꯍꯥꯏꯔꯕꯗ ꯃꯅꯤꯄꯨꯔ ꯑꯁꯤꯗ ꯄꯣꯂꯤꯑꯣꯒꯤ ꯂꯥꯏꯅꯥꯗꯒꯤ ꯂꯥꯏꯅ ꯉꯥꯛꯊꯣꯛꯄ ꯉꯝꯕꯒꯤ ꯈꯨꯗꯣꯡ ꯆꯥꯕ ꯐꯪꯏ